ꯑꯩꯅ ꯑꯣꯟꯂꯥꯏꯟꯗꯒꯤ ꯕ꯭ꯂꯨꯇꯨꯠ ꯑꯃ ꯀꯛꯄꯅꯦꯕꯀꯣ ꯕ꯭ꯂꯨꯇꯨꯠꯇꯨ ꯑꯗꯨ ꯂꯩꯔꯛꯄꯒ ꯑꯩꯗꯣ ꯌꯦꯡꯉꯨꯔꯦ ꯇꯥꯔ ꯌꯦꯡꯕꯗ ꯃꯈꯣꯟꯗꯣ ꯌꯥꯝ ꯆꯥꯏ ꯂꯩꯔꯝꯃꯦ ꯑꯣꯟꯂꯥꯏꯟꯗꯩ ꯀꯛꯄꯁꯤ ꯃꯇꯨꯡꯗꯩ ꯏꯂꯦꯛꯇ꯭ꯔꯣꯅꯤꯛ ꯗꯤꯚꯥꯏꯖꯁꯤ ꯑꯣꯟꯂꯥꯏꯟꯗꯩ ꯀꯛꯑꯔꯣꯏ ꯑꯩ